ꯍꯂꯣ ꯑ ꯑꯩ ꯀꯔꯤꯒꯨꯝꯕ ꯈꯔ ꯈꯪꯖꯅꯤꯡꯗꯅ ꯁꯣꯝꯗ ꯐꯣꯟ ꯇꯧꯖꯔꯛꯄꯅꯦ ꯁꯣꯝꯁꯦ ꯕꯨꯛ ꯏꯁꯇꯣꯔꯒꯤ ꯃꯤ ꯑꯣꯏꯗꯣꯏꯔꯣ ꯀꯅꯥ ꯑꯣꯏꯗꯣꯏꯅꯣ ꯑ ꯑꯗꯣꯝꯒꯤ ꯕꯨꯛ ꯏꯁꯇꯣꯔꯗ ꯀꯔꯝ ꯀꯔꯝꯕ ꯂꯥꯏꯔꯤꯛꯁꯤꯡ ꯐꯪꯒꯦ ꯍꯥꯏꯕꯗꯣ ꯑꯍꯥꯟꯕ ꯑꯣꯏꯅ ꯈꯪꯖꯅꯤꯡꯏ ꯑꯗꯣ ꯑꯩꯍꯥꯛꯅ ꯂꯥꯏꯔꯤꯛ ꯂꯧꯖꯗꯣꯏꯁꯦ ꯑꯉꯥꯡꯒꯤꯅꯤ ꯑꯗꯨꯒ ꯀꯔꯝ ꯀꯔꯝꯕ ꯂꯥꯏꯔꯤꯛꯅ ꯑꯉꯥꯡꯗ ꯀꯔꯝ ꯀꯔꯝꯕ ꯅꯣꯂꯦꯖ ꯄꯤꯕ ꯂꯥꯏꯔꯤꯛ ꯑꯣꯏꯗꯣꯏꯅꯣ ꯍꯥꯏꯕꯗꯨꯁꯨ ꯍꯥꯏꯐꯦꯠꯇꯪ ꯍꯥꯏꯕꯤꯔꯛꯑꯣ ꯌꯥꯔꯒꯗꯤ

ꯑꯗꯣ ꯑꯗꯣꯝꯒꯤ ꯕꯨꯛ ꯏꯁꯇꯣꯔꯗ ꯍꯥꯏꯕꯗꯤ ꯃꯜꯇꯤꯄ꯭ꯂꯤꯀꯦꯁꯟ ꯇꯦꯕꯜꯒꯤ ꯑꯣꯏꯕ ꯂꯥꯏꯔꯤꯛꯁꯨ ꯐꯪꯕ꯭ꯔꯣ ꯑꯗꯣ ꯑꯩꯈꯣꯏꯅ ꯂꯥꯏꯔꯤꯛ ꯂꯧꯗꯣꯏꯁꯦ ꯑꯉꯥꯡ ꯑꯅꯤꯒꯤꯅꯤ ꯑꯗꯨꯅ ꯂꯥꯏꯔꯤꯛꯁꯤꯡ ꯑꯗꯨ ꯍꯥꯏꯕꯗꯤ ꯄꯨꯟꯅ ꯂꯧꯕ ꯃꯇꯝꯅ ꯁꯣꯝꯗ ꯗꯤꯁꯀꯥꯎꯟ ꯀꯌꯥꯝ ꯑꯣꯏꯗꯣꯏꯅꯣ ꯑꯗꯨꯁꯨ ꯈꯪꯖꯅꯤꯡꯏ

ꯎꯝ ꯑꯗꯣ ꯁꯣꯝꯒꯤ ꯕꯨꯛ ꯏꯁꯇꯣꯔꯒꯤꯁꯦ ꯑꯩꯈꯣꯏꯅ ꯂꯥꯛꯑꯒ ꯚꯤꯖꯤꯠ ꯇꯧꯔꯒ ꯂꯧꯗꯕꯤꯗ ꯗꯤꯂꯤꯚꯔꯤ ꯇꯧꯕ ꯌꯥꯒꯗ꯭ꯔꯣ ꯑꯗꯨꯒ ꯑꯩꯁꯤ ꯌꯥꯝꯅ ꯁꯣꯝꯒꯤ ꯕꯨꯛ ꯏꯁꯇꯣꯔꯒꯗꯤ ꯌꯥꯝꯅ ꯂꯥꯞꯅꯔꯦ ꯀꯤꯂꯣꯃꯤꯇꯔ ꯇꯔꯥꯃꯉꯥ ꯀꯨꯟꯒꯤ ꯆꯥꯡꯗ ꯂꯥꯞꯅꯗꯧ ꯃꯥꯜꯂꯦ ꯑꯗꯨꯅ ꯍꯥꯏꯗꯤ ꯗꯤꯂꯤꯚꯔꯤ ꯆꯥꯔꯖꯇꯨꯅ ꯀꯌꯥꯝ ꯑꯣꯏꯗꯣꯏꯅꯣ ꯑꯗꯨꯒ ꯗꯤꯂꯤꯚꯔꯤ ꯂꯥꯛꯄ ꯃꯤꯗ ꯀꯦꯁ ꯑꯣꯏꯅ ꯄꯤꯔꯛꯄ ꯌꯥꯗꯣꯏꯔ ꯅꯠꯇ꯭ꯔꯒꯅ ꯁꯣꯝꯒꯤ ꯖꯤꯄꯦꯒꯤ ꯀꯩꯀꯩ ꯂꯩꯔꯒꯅ ꯖꯤꯄꯦ ꯅꯝꯕꯔꯗꯨꯗ ꯍꯥꯏꯗꯤ ꯄꯩꯁꯥ ꯑꯣꯏꯅ ꯀꯥꯞꯄꯛꯄ ꯌꯥꯒꯗ꯭ꯔꯥ ꯑꯗꯨꯁꯨ ꯈꯪꯅꯤꯡꯏ

ꯑꯣꯀꯦ ꯐꯔꯦ ꯑꯗꯨꯗꯤ ꯍꯥꯏꯗꯤ ꯑꯩ ꯌꯥꯔꯒꯗꯤ ꯑꯗꯨꯝ ꯖꯤꯄꯦꯗ ꯑꯣꯏꯔꯁꯨ ꯅꯠꯇ꯭ꯔꯒꯅ ꯀꯦꯁ ꯑꯣꯏꯔꯁꯨ ꯄꯤꯔꯛꯄ ꯌꯥꯅꯤꯅ ꯅꯠꯇ꯭ꯔꯒ ꯌꯥꯔꯣꯏ ꯍꯥꯏꯕꯗꯨ ꯁꯣꯝꯅ ꯕꯨꯛ ꯂꯤꯁꯇꯣ ꯊꯥꯔꯛꯑꯕ ꯃꯇꯨꯡꯗ ꯑꯃꯨꯛ ꯍꯥꯏꯖꯔꯛꯑꯒꯦ ꯉꯁꯤꯒꯤꯗꯃꯛꯇꯗꯤ ꯁꯣꯝꯕꯨ ꯑꯩꯅ ꯈꯪꯅꯤꯡꯕꯁꯤꯡꯁꯤ ꯈꯪꯍꯟꯕꯤꯕꯒꯤꯗꯃꯛꯇ ꯊꯥꯒꯇꯄ ꯐꯣꯡꯗꯣꯛꯆꯔꯤ ꯑꯗꯨꯗꯤ ꯊꯝꯃꯒꯦ ꯑꯗꯨꯗꯤ ꯑ ꯐꯔꯦ ꯐꯔꯦ ꯊꯝꯃꯒꯦ